ꯚꯥꯔꯠꯀꯤ ꯌꯣꯒꯥ ꯒꯨꯔꯨ ꯈꯔ ꯑꯗꯨꯗꯤ ꯕꯤ ꯀꯦ ꯑꯦꯁ ꯑꯥꯏꯝꯒꯥꯔ ꯀꯦ ꯄꯠꯇꯕꯤ ꯖꯣꯏꯁ ꯑꯥꯔ ꯁꯔꯠ ꯖꯣꯏꯁ ꯇꯤ ꯀꯦ ꯚꯤ ꯗꯦꯁꯤꯀꯆꯥꯔ ꯁ꯭ꯋꯥꯃꯤ ꯁꯤꯚꯥꯅꯟꯗ ꯁꯔ꯭ꯁꯋꯇꯤ ꯃꯍꯥꯔꯤꯁꯤ ꯃꯍꯦꯁ ꯌꯣꯒꯤ ꯄꯔꯃꯍꯟꯁꯥ ꯌꯣꯒꯅꯟꯗ ꯁ꯭ꯋꯥꯃꯤ ꯚꯤꯚꯦꯀꯥꯅꯟꯗ ꯕꯕꯥ ꯔꯥꯝ ꯗꯦꯚ ꯁꯤꯔꯤ ꯁꯤꯔꯤ ꯔꯕꯤ ꯁꯪꯀꯔ ꯖꯛꯒꯤ ꯕꯥꯁꯨꯗꯦꯚ ꯁ꯭ꯋꯥꯃꯤ ꯔꯃꯥ ꯁ꯭ꯋꯥꯃꯤ ꯁꯠꯇ꯭ꯌꯥꯅꯟꯗ ꯁꯔ꯭ꯁꯋꯇꯤ ꯁ꯭ꯋꯥꯃꯤ ꯁꯠꯆꯤꯟꯗꯅꯟꯗ ꯚꯥꯕꯦꯁ ꯕꯤꯃꯥꯟꯅꯟꯊꯅꯤ